ꯑꯥ ꯍꯜꯂꯣ ꯇꯥꯕꯤꯕ꯭ꯔꯣ ꯍꯣ ꯏꯕꯦꯝꯃ ꯑꯥ ꯅꯪ ꯍꯧꯖꯤꯛ ꯍꯧꯖꯤꯛ ꯌꯨꯝꯗ ꯂꯩꯕ꯭ꯔꯥ ꯈꯨꯟꯗ ꯂꯩꯕ꯭ꯔꯣ ꯑꯣ ꯐꯔꯦꯗ ꯍꯟꯗꯛꯁꯦ ꯍꯣꯏ ꯅꯈꯣꯏꯒꯤ ꯀꯩꯅꯣ ꯗꯤꯋꯥꯂꯤ ꯍꯥꯏꯅ ꯑꯗꯣ ꯍꯧꯖꯤꯛ ꯑꯦ ꯄꯥꯎ ꯇꯥꯕꯗꯨ ꯌꯥꯝ ꯐꯖꯩ ꯍꯥꯏꯅ ꯇꯥꯏꯌꯦꯗ ꯎꯝ ꯎꯝ ꯎꯝ ꯑꯗꯨꯗꯤ ꯑꯦ ꯑꯦ ꯑꯗꯨꯗꯤ ꯑꯩꯁꯨ ꯌꯥꯎꯒꯦ ꯀꯩꯅꯣ ꯑꯗꯨ ꯌꯥꯔꯕꯗꯤ ꯉꯁꯤꯒꯤ ꯍꯞꯇꯥꯥ ꯑꯣꯏꯅ ꯇꯥꯛꯄꯤꯌꯣ ꯍꯥꯏꯅ ꯂꯩꯕꯀꯣ ꯑꯗꯨ ꯗꯦꯠꯇꯨ ꯐꯤꯛꯁ ꯐꯤꯛꯁ ꯁꯨꯗ꯭ꯔꯤ ꯀꯣ

ꯀꯔꯝ ꯂꯩꯕ꯭ꯔꯥ ꯑꯩꯈꯣꯏ ꯌꯥꯎꯔꯕꯗꯤ ꯍꯣꯏ ꯍꯣꯏ ꯑꯗꯨ ꯑꯗꯨ ꯐꯨꯗꯤꯡꯒ ꯂꯣꯠꯖꯤꯡꯒꯨꯝꯕ ꯑꯗꯨ ꯑꯗꯨ ꯐꯪꯒꯦꯔꯥ ꯑꯗ ꯀꯥꯗꯗꯤ ꯑꯦ ꯑꯦ ꯑꯗꯨꯗꯤ ꯑꯩꯈꯣꯏꯅ ꯑꯄꯥꯝꯕꯗꯨ ꯈꯟꯕ ꯌꯥꯏꯌꯦꯅꯦ ꯑꯦ ꯑꯦ ꯑꯗꯨ ꯀꯩꯅꯣ ꯔꯣꯛꯁ ꯈ꯭ꯔꯤꯁꯇꯦꯟꯗꯨ ꯑꯩꯈꯣꯏ ꯒꯥꯔꯤ ꯑꯩꯈꯣꯏꯒꯤ ꯒꯥꯔꯤ ꯋꯤꯂꯔ ꯐꯣꯔ ꯋꯤꯂꯔꯗꯨ ꯄꯨꯔꯕꯗꯤ ꯂꯝꯕꯤꯗꯨ ꯆꯠꯄ ꯉꯝꯒꯦꯔ ꯂꯝꯕꯤꯗꯨ ꯐꯕ꯭ꯔꯥ ꯅꯈꯣꯏꯒꯤ ꯖꯒꯥꯗ ꯂꯝꯕꯤꯁꯨ ꯌꯥꯗꯦ ꯍꯣꯏ ꯍꯣꯏ ꯍꯣꯏ ꯑꯗꯨꯗꯤ ꯌꯥꯎꯒꯦ ꯆꯥꯅꯤꯡꯕꯅꯤ ꯃꯤꯗꯨ ꯃꯤ ꯌꯥꯔꯕꯗꯤ ꯃꯤ ꯇꯔꯥꯒꯨꯝꯕ ꯆꯠꯀꯦ ꯍꯥꯏꯅ ꯑꯩꯈꯣꯏ ꯂꯩꯕ ꯍꯣꯏ ꯍꯣꯏ ꯑꯗꯣ ꯐꯖꯅ ꯁꯦꯝ ꯁꯥꯔ ꯊꯝꯃꯣ ꯑꯩꯈꯣꯏ ꯇꯥꯏ ꯅꯪ ꯇꯥꯕ꯭ꯔꯣ ꯇꯥꯕ꯭ꯔꯣ ꯍꯣꯏ ꯐꯖꯅ ꯅꯪꯅ ꯔꯦꯗꯤ ꯍꯣꯏ ꯔꯦꯗꯤ ꯇꯧꯔꯒ ꯂꯩꯔꯝꯃꯣ ꯑꯩꯈꯣꯏꯅ ꯀꯔꯤ ꯀꯔꯤ ꯑꯄꯥꯝꯕꯗꯨ ꯄꯨꯔꯛꯀꯦ ꯑꯗꯨꯒ ꯅꯈꯣꯏꯒꯤ ꯕꯤꯐꯇꯨ ꯑꯩꯈꯣꯏꯅ ꯐꯖꯅ ꯁꯦꯝꯂꯒ ꯄꯨꯔꯛꯄꯤꯒꯦꯀꯣ ꯑꯗꯨꯗꯤ ꯀꯣ ꯍꯣꯏ ꯊꯝꯃꯣ ꯊꯝꯃꯒꯦ